ꯃꯅꯤꯄꯨꯔꯒꯤ ꯃꯍꯩ ꯃꯁꯤꯡ ꯇꯝꯕꯒꯤ ꯃꯑꯣꯡ ꯑꯁꯤ ꯐꯒꯠꯍꯟꯅꯕ ꯃꯐꯝ ꯑꯁꯤꯗ ꯄꯥꯏꯈꯠꯂꯤꯕ ꯌꯥꯝꯅ ꯃꯔꯨ ꯑꯣꯏꯕ ꯈꯣꯡꯊꯥꯡꯁꯤꯡꯒꯤ ꯃꯔꯛꯇ ꯑꯃ ꯄꯟꯖꯔꯒꯗꯤ ꯑꯣꯖꯥ ꯂꯧꯕ ꯃꯇꯝꯗ ꯑꯣꯖꯥꯁꯤꯡꯁꯤ ꯇ꯭ꯔꯦꯟ ꯇꯧꯔꯕ ꯇ꯭ꯔꯦꯅꯤꯡ ꯀꯣꯔꯁꯁꯤꯡ ꯂꯣꯏꯔꯕ ꯍꯥꯏꯕꯗꯤ ꯕꯤ ꯑꯦꯗ ꯂꯣꯏꯔꯕ ꯑꯁꯤꯒꯨꯝꯕ ꯇ꯭ꯔꯦꯅꯤꯡ ꯇꯧꯔꯕ ꯑꯣꯖꯥꯁꯤꯡ ꯑꯣꯏꯅ ꯍꯥꯞꯀꯗꯕꯅꯤ ꯍꯥꯏꯕ ꯌꯥꯝꯅ ꯃꯔꯨ ꯑꯣꯏꯕ ꯊꯕꯛ ꯑꯁꯤ ꯄꯟꯅꯤꯡꯉꯦ